ꯍꯂꯣ ꯃꯥꯅꯦ ꯏꯁꯤꯡꯗꯣ ꯑꯩꯅ ꯀꯧꯕꯅꯦ ꯂꯤꯇꯔ ꯆꯃꯉꯥꯇ ꯊꯥꯕꯤꯌꯨꯑꯣ ꯑꯣꯏꯅꯥꯝ ꯑꯋꯥꯡꯀꯥꯏꯗ ꯑꯣꯏꯒꯗꯕ ꯑꯗꯒꯤ ꯑꯗꯨꯝ ꯊꯧꯖꯟꯕꯤꯔꯛꯑꯣ ꯑꯗꯨꯒ ꯑꯗꯨꯝ ꯗꯨꯀꯥꯟ ꯑꯃ ꯂꯩꯕꯅꯤ ꯗꯨꯀꯥꯟꯗꯨꯒꯤ ꯂꯩꯔꯛꯇꯨꯒ ꯑꯗꯨꯝ ꯍꯥꯏꯖꯟꯕꯤꯔꯛꯑꯣ ꯑꯗꯨꯒ ꯑꯗꯨꯝ ꯈꯪꯉꯅꯤ ꯏꯁꯤꯡ ꯀꯌꯥ ꯆꯠꯂꯤꯒꯦ ꯄꯩꯁꯥ ꯀꯃꯥꯏꯅ ꯇꯧꯔꯤꯒꯦ ꯉꯥꯏꯖꯔꯝꯃꯒꯦ ꯑꯗꯣ ꯏꯁꯤꯡ ꯄꯩꯁꯥ ꯀꯌꯥ ꯀꯃꯥꯏ ꯀꯃꯥꯏꯅ ꯇꯧꯔꯤꯒꯦ

ꯍꯣꯏ ꯍꯣꯏ ꯂꯥꯛꯄꯤꯔꯣ ꯂꯥꯛꯄꯤꯔꯀꯥꯟꯗ ꯑꯗꯨꯝ ꯐꯣꯟ ꯇꯧꯕꯤꯔꯛꯑꯣ ꯍꯣꯏ ꯑꯇꯩ ꯑꯇꯩ ꯑꯍꯦꯟꯕꯁꯨ ꯂꯧꯕ ꯌꯥꯒꯗ꯭ꯔꯣ ꯑꯣ ꯑꯩꯈꯣꯏ ꯏꯅꯥꯎꯁꯤꯡ ꯂꯧꯒꯦ ꯍꯥꯏꯕ ꯑꯗꯨ ꯂꯥꯛꯑꯀꯥꯟꯗ ꯑꯗꯨꯝ ꯈꯟꯅꯔꯁꯤꯔꯥ

ꯂꯤꯇꯔ ꯆꯃꯉꯥꯃꯨꯛ ꯑꯗꯨꯝ ꯍꯦꯟꯕꯤꯔꯛꯑꯣ ꯆꯍꯨꯝ ꯂꯧꯕꯗꯤ ꯐꯔꯛ ꯇꯥꯗꯧꯅꯤꯅ ꯎꯝ ꯑꯣ ꯉꯥꯏꯕꯤꯒꯦ ꯉꯥꯏꯕꯤꯒꯦ ꯑꯗꯨ ꯁꯣꯏꯗꯅꯗꯤ ꯄꯨꯕꯤꯔꯛꯎꯀꯣ ꯄꯨꯔꯛꯀꯦ ꯄꯨꯔꯛꯀꯦ ꯍꯥꯏꯔ ꯄꯨꯔꯛꯇꯕ ꯃꯌꯥꯝ ꯌꯥꯎꯏ ꯎꯝ ꯎꯝ ꯍꯣꯏ ꯍꯣꯏ ꯄꯨꯡꯗꯤ ꯍꯥꯏꯕ ꯉꯝꯗꯕ꯭ꯔꯣ ꯍꯣꯏ ꯍꯣꯏ ꯑꯥ ꯂꯥꯛꯄꯒ ꯂꯥꯛꯄꯒ ꯌꯧꯔꯛꯄꯒ ꯑꯩꯈꯣꯏꯒꯤ ꯒꯣꯂꯥꯏ ꯍꯥꯏꯖꯟꯕꯩ ꯑꯗꯨꯋꯥꯏꯗ ꯑꯗꯨꯝ ꯇꯧꯕꯤꯔꯛꯑꯣ ꯐꯣꯜ ꯑꯗꯨꯒ ꯑꯗꯨꯝ ꯌꯨꯝꯗꯣ ꯈꯪꯅꯕ ꯊꯣꯛꯆꯔꯛꯑꯒꯦ ꯑꯧ ꯎꯝ ꯍꯣꯏ ꯉꯥꯏꯖꯒꯦ ꯉꯥꯏꯖꯒꯦ ꯂꯥꯛꯀꯅꯤ ꯂꯥꯛꯀꯅꯤ ꯍꯥꯏꯔ ꯂꯥꯛꯇꯕꯁꯨ ꯌꯥꯎꯏꯀꯣ ꯑꯗꯨꯗꯤ ꯇꯧꯕꯤꯒꯅꯨ ꯑꯧ ꯑꯥꯎ ꯍꯣꯏ ꯍꯣꯏ ꯍꯣꯏ ꯏꯁꯤꯡ ꯂꯧꯒꯗꯕꯁꯨ ꯉꯥꯍꯥꯛ ꯉꯥꯏꯒꯦ ꯑꯗꯣ ꯃꯣꯏ ꯍꯥꯏ ꯁꯣꯏꯗꯅꯗꯤ ꯂꯥꯛꯄꯤꯌꯣꯅ ꯂꯥꯛꯀꯅꯤ ꯂꯥꯛꯀꯅꯤ ꯍꯥꯏꯔꯒ ꯂꯥꯛꯇꯕ ꯃꯌꯥꯝ ꯌꯥꯎꯋꯦꯅ ꯑꯗꯨꯅ ꯃꯣꯏꯁꯦ ꯀꯩꯅꯣ ꯇꯧꯗꯕ ꯑꯗꯨꯒꯤ ꯑꯩꯉꯣꯟꯗꯁꯨ ꯌꯥꯝ ꯀꯟꯅ ꯍꯥꯏꯔꯒ ꯂꯩꯔꯤꯕ ꯑꯗ ꯅꯪꯅ ꯑꯃꯨꯛ ꯁꯣꯏꯔꯒꯗꯤ ꯃꯤꯋꯥ ꯇꯥꯅꯗꯣꯏꯕ ꯑꯧ ꯍꯣꯏ ꯍꯣꯏ